ꯑꯩꯒꯤ ꯋꯥꯈꯜꯗꯗꯤ ꯍꯟꯊꯈ꯭ꯔꯦꯅ ꯈꯜꯂꯤ ꯀꯔꯤꯒꯤꯔꯥ ꯍꯥꯏꯔꯗꯤ ꯑꯩꯈꯣꯏ ꯃꯅꯤꯄꯨꯔꯗ ꯃꯅꯤꯄꯨꯔꯁꯦ ꯏꯔꯥꯡ ꯂꯩꯕꯒꯤ ꯇꯨꯔꯤꯁꯁꯤꯡꯁꯨ ꯂꯥꯛꯇ꯭ꯔꯦ ꯃꯐꯝꯕꯨꯗꯤ ꯐꯖꯕ ꯐꯖꯕ ꯃꯌꯥꯝ ꯂꯩꯌꯦꯕꯀꯣ ꯑꯗꯨ ꯏꯔꯥꯡꯅ ꯃꯔꯝ ꯑꯣꯏꯔꯒ ꯇꯨꯔꯤꯁꯁꯤꯡꯁꯨ ꯍꯧꯖꯤꯛ ꯊꯣꯛꯄ ꯉꯝꯗ꯭ꯔꯦ

ꯀꯔꯤꯔꯥ ꯑꯩꯈꯣꯏ ꯁꯤ ꯃꯅꯤꯄꯨꯔꯁꯦ ꯆꯍꯤ ꯑꯍꯨꯝ ꯃꯔꯤ ꯂꯥꯟ ꯍꯧꯈ꯭ꯔꯦꯕꯀꯣ ꯑꯗꯨꯝ ꯃꯣꯏ ꯏꯔꯥꯡ ꯂꯩꯕꯒꯤ ꯇꯨꯔꯤꯁ ꯃꯐꯝꯕꯨꯗꯤ ꯐꯖꯕ ꯐꯖꯕ ꯃꯐꯝ ꯃꯐꯝꯗ ꯐꯖꯕ ꯃꯌꯥꯝ ꯂꯩꯌꯦ ꯑꯗꯨ ꯏꯔꯥꯡꯅ ꯃꯔꯝ ꯑꯣꯏꯔꯒ ꯑꯩꯈꯣꯏ ꯇꯨꯔꯤꯁꯁꯦ ꯂꯥꯛꯄ ꯉꯝꯗ꯭ꯔꯦ ꯇꯁꯦꯡꯕꯗꯤ ꯑꯩꯈꯣꯏ ꯃꯅꯤꯄꯨꯔꯁꯦ ꯇꯨꯔꯤꯁꯅ ꯄꯥꯝꯅꯕ ꯏꯁꯇꯦꯠꯅꯤ ꯄꯥꯝꯂꯁꯨ ꯀꯔꯤ ꯎꯄꯥꯏ ꯂꯩꯇꯦ ꯀꯩꯅꯣ ꯇꯧꯕꯒꯤ ꯏꯔꯥꯡ ꯂꯩꯕꯒꯤ ꯑꯗꯨꯒ ꯑꯩꯈꯣꯏꯒꯤ ꯃꯅꯤꯄꯨꯔꯗ ꯂꯩꯕ ꯖꯥꯇꯤ ꯃꯈꯜ ꯃꯈꯜ ꯃꯣꯏꯒꯤ ꯄꯣꯠ ꯆꯩꯁꯤꯡꯁꯨ ꯀꯩꯅꯣ ꯇꯨꯔꯤꯁ ꯇꯨꯔꯤꯁ ꯂꯥꯛꯇꯕꯒꯤ ꯃꯣꯏ ꯄꯨꯊꯣꯛꯄꯁꯨ ꯉꯝꯗꯦ ꯑꯩꯈꯣꯏꯅ ꯑꯩꯅ ꯀꯔꯤꯒꯨꯝꯕ ꯂꯥꯟꯁꯦ ꯂꯣꯏꯔꯒꯗꯤ ꯇꯨꯔꯤꯁꯁꯨ ꯌꯥꯝꯅ ꯂꯥꯛꯀꯅꯤ ꯑꯩꯈꯣꯏ ꯃꯅꯤꯄꯨꯔꯁꯦ ꯇꯨꯔꯤꯁꯅ ꯌꯥꯝ ꯄꯥꯝꯅꯕ ꯄꯥꯝꯅꯕ ꯃꯐꯝꯅꯤ ꯏꯁꯇꯦꯠꯅꯤ ꯑꯗꯨꯒꯤ ꯏꯔꯥꯡꯁꯦ ꯂꯩꯇ꯭ꯔꯗꯤ ꯇꯨꯔꯤꯁꯁꯦ ꯂꯥꯛꯇꯤ ꯂꯥꯛꯀꯅꯤ ꯑꯗꯨ ꯀꯩꯅꯣ ꯇꯧꯔꯗꯤ ꯂꯥꯛꯑꯔꯣꯏ ꯏꯔꯥꯡꯁꯦ ꯑꯗꯨꯝ ꯂꯩꯔꯗꯤ ꯂꯥꯛꯑꯔꯣꯏ ꯀꯔꯤꯒꯤꯔꯥ ꯍꯥꯏꯔꯗꯤ ꯏꯔꯥꯡ ꯃꯅꯤꯄꯨꯔ ꯏꯔꯥꯡ ꯌꯥꯝ ꯂꯩꯌꯦ ꯍꯣꯏ ꯑꯗꯨ